ꯍꯦꯜꯂꯣ ꯃꯥꯟꯅꯤ ꯑꯣꯏꯕꯤꯌꯦ ꯎꯇꯤ ꯍꯋꯥꯏ ꯍꯋꯥꯏ ꯊꯣꯡꯕ ꯎꯇꯤ ꯊꯣꯡꯕ ꯁꯥ ꯁꯥ ꯊꯣꯡꯕꯥ ꯐꯪꯕꯤꯌꯦ ꯉꯥ ꯑꯇꯥꯎꯕꯁꯨ ꯐꯪꯉꯤ ꯕꯣꯔꯥ ꯑꯇꯥꯎꯕꯁꯨ ꯐꯪꯉꯤ ꯃꯃꯜꯅ ꯎꯇꯤ ꯇꯦꯡꯀꯣꯠ ꯑꯃ ꯒ ꯇꯜꯒꯗ ꯂꯨꯄꯥ ꯀꯨꯟ ꯉꯥ ꯑꯇꯥꯎꯕ ꯄꯤꯁ ꯑꯃꯗ ꯂꯨꯄꯥ ꯌꯥꯡꯈꯩ ꯑꯗꯒꯤ ꯍꯋꯥꯏ ꯊꯣꯡꯕ ꯇꯟꯗ ꯂꯨꯄꯥ ꯀꯨꯟ ꯆꯠꯊꯣꯛꯄꯤꯔꯛꯎ ꯑꯗꯨꯃꯛ ꯐꯪꯉꯤ ꯃꯇꯝ ꯈꯨꯗꯤꯡꯃꯛꯇ